ꯎꯝ ꯍꯜꯂꯣ ꯑꯥ ꯑꯥ ꯍꯥꯏꯕꯤꯌꯨ

ꯑꯣ ꯅꯣꯏ ꯃꯤ ꯀꯌꯥ ꯂꯥꯛꯀꯅꯦꯕ ꯑꯣ ꯀꯩꯅꯣ ꯕꯨꯛ ꯔꯨꯝ ꯃꯉꯥ ꯀꯩꯅꯣ ꯂꯧꯒꯦ ꯑꯣ ꯑꯥ ꯑꯣ ꯅꯣꯡꯃꯗ ꯂꯥꯛꯑꯅꯦꯕꯀꯣ ꯅꯣꯡꯃꯗ ꯑꯩꯈꯣꯏꯒꯤꯁꯦ ꯂꯨꯄꯥ ꯆꯃꯉꯥ ꯆꯃꯉꯥ ꯂꯥꯛꯀꯗꯕꯀꯣ ꯑꯗꯨ ꯅꯣꯏ ꯃꯉꯥ ꯑꯥ ꯌꯥꯅꯤ ꯌꯥꯅꯤ ꯑꯥ ꯀꯩꯅꯣ ꯆꯥꯕꯒꯤꯗꯨꯅ ꯑꯦꯛꯁꯇ꯭ꯔꯥ ꯂꯥꯛꯑꯅꯦꯕꯀꯣ ꯆꯥꯕꯒꯤꯕꯨꯗꯤ ꯅꯣꯏꯅ ꯑꯗꯨꯝ ꯑꯄꯥꯝꯕ ꯑꯗꯨꯝ ꯐꯪꯉꯅꯤ ꯆꯥꯛ ꯌꯦꯟꯁꯥꯡ ꯀꯔꯤ ꯀꯔꯥꯀꯣ ꯃꯅꯥ ꯃꯁꯤꯡ ꯅꯣꯏꯅ ꯑꯄꯥꯝꯕꯗꯣ ꯑꯗꯨꯒꯤꯗꯨ ꯑꯗꯨꯝ ꯍꯥꯏꯕꯤꯔꯛꯑꯣ ꯑꯗꯨ ꯑꯗꯨꯝ ꯌꯥꯅꯤ ꯑꯗꯨꯒꯤꯗꯤ ꯂꯣꯏꯅꯃꯛ ꯐꯪꯒꯅꯤ ꯑꯥ ꯐꯪꯒꯅꯤ ꯐꯪꯒꯅꯤ ꯂꯣꯏꯅꯃꯛ ꯐꯪꯒꯅꯤ ꯌꯥꯅꯤ ꯌꯥꯅꯤ ꯅꯣꯏꯒꯤ ꯑꯩꯈꯣꯏꯒꯤ ꯑꯩꯈꯣꯏꯅ ꯑꯗꯨꯝ ꯀꯩꯅꯣ ꯇ꯭ꯔꯥꯟꯁꯄꯣꯔ꯭ꯇꯀꯤ ꯀꯩꯅꯣꯗꯣ ꯒꯥꯔꯤꯗꯣ ꯑꯩꯈꯣꯏꯅ ꯄꯤꯔꯒ ꯑꯗꯨꯒ ꯅꯣꯏꯗ ꯑꯗꯨꯝ ꯒꯥꯔꯤꯗꯨ ꯄꯤꯔꯒ ꯑꯩꯈꯣꯏꯅ ꯒꯥꯏꯠꯂꯥꯏꯟ ꯇꯧꯔꯒ ꯀꯣꯏꯐꯝꯁꯤꯡꯗꯨ ꯑꯩꯈꯣꯏꯅ ꯄꯨꯕꯤꯕ ꯌꯥꯏ ꯀꯣꯏꯐꯝ ꯍꯥꯏꯔꯒꯗꯤ ꯂꯧꯇꯥꯛ ꯄꯥꯠ ꯆꯠꯄ ꯌꯥꯔꯦ ꯑꯗꯒꯤꯗꯤ ꯁꯦꯟꯗ꯭ꯔꯥ ꯆꯠꯄ ꯌꯥꯔꯦ ꯑꯗꯒꯤꯗꯤ ꯂꯩꯃꯔꯥꯝ ꯀꯔꯤ ꯀꯔꯥ ꯌꯥꯝꯅ ꯂꯩ ꯆꯠꯐꯝꯒꯤ ꯋꯥꯕꯨꯗꯤ ꯑꯗꯒꯤꯗꯤ ꯑꯔꯥꯞꯄꯗ ꯍꯥꯏꯔꯒ ꯁꯤꯔꯣꯏ ꯂꯤꯂꯤ ꯆꯠꯄꯁꯨ ꯌꯦꯡꯕꯁꯨ ꯌꯥꯏ ꯀꯩꯕꯨꯜ ꯂꯝꯖꯥꯎ ꯎꯝ ꯀꯩꯕꯨꯜ ꯂꯝꯖꯥꯎ ꯆꯠꯂꯒ ꯑꯩꯈꯣꯏꯅ ꯁꯉꯥꯏ ꯌꯦꯡꯒꯦ ꯍꯥꯏꯔꯕꯁꯨ ꯑꯗꯨꯝ ꯌꯥꯒꯅꯤ ꯆꯠꯅꯤꯡꯕꯒꯤꯗꯤ ꯑꯇꯩ ꯀꯔꯤ ꯀꯔꯤ ꯈꯪꯅꯤꯡꯕ ꯀꯥꯁꯤꯡꯁꯦ ꯂꯣꯏꯅꯃꯛꯀꯤ ꯑꯣꯏꯅꯗꯤ ꯕꯦꯜꯀꯣꯅꯤꯗꯤ ꯐꯪꯗꯤ ꯐꯪꯉꯔꯣꯏ ꯑꯗꯨꯒ ꯀꯥ ꯑꯍꯨꯝꯒꯨꯝꯕꯗꯤ ꯑꯩꯈꯣꯏꯅ ꯕꯦꯜꯀꯣꯅꯤꯒꯤꯗꯨꯕꯨꯗꯤ ꯁꯤꯟꯗꯣꯛꯄꯗꯤ ꯌꯥꯒꯅꯤ ꯑꯗꯨ ꯌꯥꯒꯗꯣꯏꯔ ꯀꯃꯥꯏ ꯑꯗꯨꯗ ꯑꯗꯨꯝ ꯌꯥꯅꯤꯀꯣ ꯕꯦꯜꯀꯣꯅꯤ ꯑꯍꯨꯝ ꯌꯥꯎꯔꯒ ꯑꯅꯤ ꯑꯃꯅ ꯌꯥꯎꯗꯕ ꯑꯥ ꯑꯗꯨꯒꯤꯗꯤ ꯈꯨꯗꯣꯡ ꯆꯥꯕꯗꯨ ꯂꯩꯖꯗ꯭ꯔꯦ ꯍꯧꯖꯤꯛꯀꯤ ꯇꯣꯉꯥꯟꯅ ꯑꯩꯈꯣꯏꯅ ꯇꯧꯖꯒꯦ ꯍꯥꯏꯕꯒꯤꯗꯤ ꯂꯩꯖꯗ꯭ꯔꯦ ꯑꯩꯈꯣꯏꯅ ꯅꯈꯣꯏꯅ ꯀꯩꯅꯣ ꯇꯧꯖꯔꯒ ꯑꯩꯈꯣꯏꯅ ꯄꯤꯕꯗꯤ ꯌꯥꯅꯤ ꯑꯗꯨꯒ ꯅꯈꯣꯏꯅ ꯒ꯭ꯌꯥꯁ ꯀꯔꯤ ꯀꯔꯥ ꯄ꯭ꯔꯣꯚꯥꯏꯠ ꯇꯧꯕꯗꯨꯗꯤ ꯁꯣꯝꯒꯤ ꯑꯩꯈꯣꯏ ꯔꯣꯝꯒꯤ ꯁꯥꯏꯠꯇꯒꯤꯗꯤ ꯂꯩꯖꯗ꯭ꯔꯦ ꯑꯥ ꯄꯤꯅꯤ ꯄꯤꯅꯤ ꯑꯗꯨꯒꯤꯗꯤ ꯍꯥꯞꯀꯅꯤ ꯑꯩꯈꯣꯏꯅ ꯑꯇꯩ ꯑꯇꯣꯞꯄ ꯀꯔꯤ ꯈꯪꯅꯤꯡꯕ ꯌꯥꯅꯤ ꯌꯥꯅꯤ ꯑꯣꯟꯂꯥꯏꯟ ꯇꯧꯔꯛꯑꯒꯁꯨ ꯍꯥꯟꯅ ꯑꯣꯟꯂꯥꯏꯟ ꯇꯧꯕꯤꯔꯛꯄꯅ ꯍꯦꯟꯅꯗꯤ ꯐꯔꯅꯤ ꯑꯩꯈꯣꯏ ꯍꯧꯖꯤꯛ ꯑꯣꯟꯂꯥꯏꯟ ꯇꯧꯔꯛꯑꯒ ꯑꯩꯈꯣꯏꯅ ꯕꯨꯛ ꯇꯧꯁꯜꯍꯧꯕꯗꯨꯅꯗꯤ ꯅꯣꯏꯗ ꯍꯦꯟꯅ ꯈꯨꯗꯣꯡ ꯆꯥꯕꯗꯨ ꯍꯦꯜꯂꯅꯤ ꯑꯗꯨꯅ ꯑꯗꯨꯝ ꯌꯥꯔꯤꯒꯩ ꯑꯥ ꯑꯣꯟꯂꯥꯏꯟ ꯇꯧꯕꯤꯔꯛꯑꯁꯨ ꯌꯥꯔꯦ ꯑꯥ ꯍꯧꯖꯤꯛꯀꯤ ꯍꯣꯇꯦꯜꯁꯦ ꯑꯦ ꯍꯣꯇꯦꯜꯁꯦ ꯀꯩ ꯍꯥꯏꯕꯅꯣ ꯑꯩ ꯒ꯭ꯌꯥꯟ ꯇꯥꯗ꯭ꯔꯦ ꯑꯩꯁꯨ ꯍꯧꯖꯤꯛ ꯀꯣꯏꯁꯟꯗꯣ ꯑꯩ ꯒ꯭ꯌꯥꯟ ꯇꯥꯗ꯭ꯔꯦ ꯍꯥꯏꯕ ꯑꯥ ꯍꯣꯇꯦꯜꯗꯤ ꯏꯝꯐꯥꯜ ꯃꯅꯨꯡꯗ ꯑꯣꯏꯒꯗꯕꯅꯦ ꯏꯝꯐꯥꯜ ꯃꯅꯨꯡ ꯑꯣꯏꯒꯗꯕ ꯃꯥꯅꯤ ꯃꯥꯅꯤ ꯃꯥꯅꯤ ꯑꯥ ꯑꯗꯨꯒꯤꯕꯨꯗꯤ ꯑꯐꯕ ꯃꯐꯝ ꯑꯣꯏꯗꯣꯏꯅꯤ ꯑꯥ ꯅꯣꯏꯅ ꯀꯩꯅꯣ ꯃꯤ ꯃꯉꯥꯒꯤ ꯑꯣꯏꯔꯕꯅꯤꯅ ꯔꯨꯝ ꯃꯉꯥ ꯄꯤꯌꯨ ꯍꯥꯏꯕꯅꯤꯅ ꯃꯤ ꯑꯃꯃꯝꯒꯤ ꯑꯣꯏꯅ ꯂꯥꯛꯑꯅꯤ ꯀꯥ ꯑꯃꯃꯝꯒꯤ ꯕꯦꯗ ꯑꯃꯃꯝ ꯍꯥꯏꯗꯤ ꯁꯤꯡꯒꯜ ꯕꯦꯗ ꯑꯃꯃꯝ ꯂꯥꯛꯑꯅꯤ ꯑꯣ ꯑꯗꯨꯕꯨꯗꯤ ꯑꯣꯏꯒꯅꯤ ꯑꯣꯏꯒꯅꯤ ꯍꯥꯏꯗꯤ ꯅꯣꯏ ꯅꯨꯄꯥ ꯃꯆꯥ ꯉꯥꯛꯇ ꯑꯣꯏꯗꯣꯏꯔꯥ ꯀꯃꯥꯏ ꯇꯧꯗꯣꯏꯅꯣ ꯑꯣ ꯅꯨꯄꯥ ꯃꯆꯥ ꯉꯥꯛ ꯂꯥꯛꯇꯣꯏꯅꯤ ꯑꯗꯨꯒ ꯅꯣꯏꯁꯦ ꯀꯩꯅꯣ ꯍꯧꯖꯤꯛꯁꯦ ꯁ꯭ꯇꯨꯗꯦꯟꯅꯤ ꯍꯥꯏꯔꯦ ꯑꯗꯨ ꯀ꯭ꯂꯥꯁ ꯀꯌꯥꯃꯨꯛ ꯇꯝꯕ ꯁꯥꯇ꯭ꯔ ꯑꯣꯏꯗꯣꯏꯅꯣ ꯑꯣ ꯑꯣ ꯐꯔꯦ ꯐꯔꯦ ꯑꯗꯨꯗꯤ ꯑꯗꯨꯗꯤ ꯅꯣꯏꯅ ꯀꯣꯏꯕ ꯂꯥꯛꯏꯁꯦ ꯅꯣꯏꯒꯤ ꯏꯃꯨꯡ ꯃꯅꯨꯡꯒꯤ ꯄꯦꯔꯦꯟꯁꯈꯩꯅ ꯌꯥꯔꯒ ꯂꯥꯛꯄ ꯑꯣꯏꯗꯣꯏꯔ ꯀꯃꯥꯏꯅ ꯇꯧꯒꯗꯣꯏꯖꯥꯠꯅꯣ ꯑꯣ ꯑꯣ ꯄꯦꯔꯦꯟꯁꯀꯤ ꯑꯌꯥꯕ ꯌꯥꯎꯔꯒ ꯂꯥꯛꯀꯗꯕꯅꯦꯕꯀꯣ ꯑꯣ ꯑꯗꯨ ꯑꯣꯏꯗꯤ ꯌꯥꯝꯅ ꯐꯔꯦ ꯅꯠꯇ꯭ꯔꯗꯤ ꯄꯦꯔꯦꯟꯁꯀꯤ ꯑꯌꯥꯕ ꯌꯥꯎꯔꯝꯗ꯭ꯔꯒꯗꯤ ꯍꯌꯦꯡꯋꯥꯏ ꯑꯃꯨꯛ ꯀꯩꯅꯣ ꯇꯧꯔꯛꯀꯅꯤꯗꯅ ꯑꯣ ꯐꯔꯦ ꯐꯔꯦ ꯑꯗꯨ ꯑꯣꯏꯇꯔꯒꯗꯤ ꯅꯣꯏ ꯂꯥꯛꯁꯜꯂꯛꯑꯣ ꯂꯥꯛꯄꯗꯣ ꯑꯣꯟꯂꯥꯏꯟꯒꯤ ꯀꯩꯅꯣ ꯇꯧꯁꯜꯂꯛꯑꯣ ꯑꯥ ꯇꯧꯔꯛꯑꯣ ꯑꯗꯨꯒ ꯆꯥꯕꯒꯤꯗꯤ ꯇꯣꯉꯥꯟꯅ ꯄꯩꯁꯥ ꯂꯥꯛꯑꯅꯤꯗꯅ ꯑꯗꯨꯒ ꯀꯩꯅꯣꯒꯤ ꯔꯨꯝꯒꯤꯁꯨꯀꯣ ꯄꯩꯁꯥꯁꯤ ꯇꯣꯉꯥꯟ ꯇꯣꯉꯥꯟ ꯂꯥꯛꯀꯗꯕꯅꯦꯕ ꯄꯨꯟꯗꯦꯕꯀꯣ ꯑꯗꯨꯃ ꯐꯖꯅ ꯀ꯭ꯂꯤꯌꯥꯔ ꯑꯣꯏꯔꯣ ꯑꯗꯨꯒ ꯗꯣꯀꯨꯃꯦꯟꯁꯦ ꯅꯣꯏꯒꯤ ꯑꯥꯙꯥꯔ ꯌꯥꯎꯔꯛꯑꯅꯤꯀꯣ ꯑꯥ ꯅꯣꯏ ꯑꯥꯙꯥꯔꯗꯨꯃ ꯀꯄꯜꯁꯔꯤ ꯂꯥꯛꯑꯅꯤ ꯑꯗꯒꯤꯗꯤ ꯄꯥꯟ ꯀꯥꯔꯗ ꯌꯥꯎꯔꯛꯑꯅꯤꯀꯣ ꯑꯗꯨꯒ ꯑꯗꯨꯒꯤ ꯑꯥ ꯑꯗꯨꯅ ꯌꯥꯗꯤ ꯌꯥꯔꯅꯤ ꯑꯥꯙꯥꯔꯗꯨ ꯌꯥꯎꯔꯕꯅꯤꯅ ꯑꯗꯨꯒ ꯅꯣꯏꯒꯤ ꯐꯣꯟ ꯃꯟꯕꯔꯒ ꯆꯪꯉꯅꯤꯀꯣ ꯑꯗꯨꯒ ꯑꯥ ꯌꯥꯔꯦ ꯌꯥꯔꯦ ꯑꯥꯙꯥꯔ ꯌꯥꯎꯔꯕꯅꯤꯅ ꯎꯝ ꯅꯣꯡꯃ ꯅꯣꯡꯃꯒꯤ ꯑꯣꯏꯒꯗꯕꯅꯦ ꯑꯗꯨ ꯎꯝ ꯅꯣꯏꯅ ꯅꯨꯃꯤꯠ ꯀꯩꯅꯣ ꯅꯨꯃꯤꯠ ꯀꯌꯥꯅꯤ ꯂꯩꯅꯦꯕ ꯅꯣꯏꯁꯦ ꯍꯞꯇꯥ ꯑꯃ ꯎꯝ ꯌꯥꯅꯤ ꯌꯥꯅꯤ ꯑꯗꯨꯒꯤ ꯀꯩꯅꯣ ꯐꯦꯁꯂꯤꯇꯤꯕꯨꯗꯤ ꯂꯩꯒꯅꯤ ꯑꯥ ꯅꯣꯏ ꯍꯥꯟꯅ ꯈꯔ ꯅꯣꯏꯒꯤ ꯑꯦꯗꯕꯦꯟꯁ ꯈꯔ ꯀꯩꯅꯣ ꯇꯧꯔ ꯀꯥꯟꯗ ꯅꯣꯏꯅ ꯆꯠꯈꯤꯕ ꯅꯨꯃꯤꯠꯇꯨꯗ ꯅꯣꯏꯒꯤ ꯑꯋꯥꯠꯄꯗꯨ ꯍꯥꯞꯆꯤꯟꯕ ꯑꯗꯨꯒ ꯆꯥꯕꯒꯤꯅ ꯅꯣꯏꯅ ꯅꯨꯃꯤꯠꯇꯨꯒꯤ ꯑꯗꯨꯝ ꯀꯩꯅꯣ ꯇꯧꯒꯗꯕ ꯄꯦꯗ ꯇꯧꯒꯗꯕ

ꯎꯝ ꯃꯅꯤꯄꯨꯔꯒꯤ ꯀꯔꯤꯕ ꯑꯥ ꯑꯥ ꯑꯥ ꯑꯥ ꯎꯝ ꯎꯝ ꯎꯝ